ꯑꯦꯛꯁꯇ꯭ꯔꯥ ꯇꯦꯔꯦꯁꯇ꯭ꯔꯦꯜ ꯂꯥꯏꯞꯀꯤ ꯑꯣꯏꯊꯣꯛꯄ ꯌꯥꯕ ꯑꯁꯤ ꯃꯤꯠꯌꯦꯡ ꯊꯝꯐꯝ ꯑꯣꯏꯕ ꯍꯤꯔꯝ ꯑꯃꯅꯤ ꯍꯧꯖꯤꯛ ꯐꯥꯎꯕ ꯂꯦꯞꯄ ꯂꯩꯇꯕ ꯄ꯭ꯔꯃꯥꯟ ꯑꯃꯠꯇ ꯂꯩꯇꯦ ꯑꯗꯨꯕꯨ ꯌꯨꯅꯤꯚꯔꯁ ꯑꯁꯤꯒꯤ ꯁꯥꯡꯂꯕ ꯄꯥꯛ ꯆꯥꯎꯕ ꯑꯁꯤꯅ ꯃꯁꯤ ꯌꯥꯝꯅ ꯊꯥꯖꯕ ꯑꯣꯏꯍꯜꯂꯤ ꯄꯨꯛꯅꯤꯡ ꯆꯤꯡꯁꯤꯟꯅꯤꯉꯥꯏ ꯑꯣꯏꯕ ꯊꯤꯌꯣꯔꯤꯁꯤꯡꯒꯤ ꯃꯅꯨꯡꯗ ꯑꯀꯛꯅꯕ ꯊꯥ ꯅꯠꯇ꯭ꯔꯒ ꯄ꯭ꯂꯥꯅꯦꯠ ꯈꯔꯗ ꯐꯪꯂꯤꯕ ꯑꯁꯤꯒꯨꯝꯕ ꯑꯀꯛꯅꯕ ꯑꯦꯛꯁꯀ꯭ꯔꯤꯃꯣꯐꯥꯏꯜꯁꯤꯡꯅ ꯍꯤꯡꯂꯤ ꯍꯥꯏꯕꯒꯤ ꯋꯥꯈꯜꯂꯣꯟ ꯑꯃꯁꯨꯡ ꯇꯦꯀꯅꯣꯂꯣꯖꯤꯒꯤ ꯑꯣꯏꯕ ꯑꯍꯣꯡꯕ ꯁꯤꯕꯤꯂꯥꯏꯖꯦꯁꯟꯁꯤꯡꯅ ꯒꯦꯂꯦꯛꯁꯤꯁꯁꯤꯡꯒꯤ ꯃꯔꯛꯇ ꯄꯥꯎ ꯐꯥꯎꯅꯕꯒꯤ ꯋꯥꯈꯜꯂꯣꯟ ꯑꯁꯤ ꯑꯩꯈꯣꯏꯅ ꯍꯧꯖꯤꯛ ꯐꯥꯎꯕ ꯈꯪꯕ ꯉꯝꯗꯕ ꯄꯥꯝꯕꯩꯁꯤꯡꯒꯤ ꯈꯨꯊꯥꯡꯗ ꯌꯥꯎꯔꯤ ꯃꯁꯤꯕꯨ ꯐꯔꯃꯤ ꯄꯦꯔꯥꯗꯣꯛꯁ ꯍꯥꯏꯅ ꯈꯪꯅꯩ